ꯃꯠꯇꯔꯒꯨꯝꯕ ꯑꯗꯨꯒ ꯆꯅꯝ ꯇꯤꯜꯍꯧ ꯑꯗꯨꯒ ꯑꯥꯜꯂꯨ ꯑꯗꯨꯒꯨꯝꯕ ꯊꯥꯏ ꯑꯗꯨ ꯃꯈꯣꯏꯗꯤ ꯏꯪꯊꯝ ꯊꯥ ꯑꯁꯤꯅ ꯈ꯭ꯋꯥꯏꯗꯒꯤ ꯐꯩꯌꯦ ꯐꯖꯅ ꯏꯁꯤꯡ ꯆꯥꯏꯔꯒ ꯆꯥꯏꯅꯅ ꯏꯁꯤꯡ ꯄꯤꯔꯒ ꯃꯈꯣꯏꯗꯤ ꯊꯨꯅ ꯆꯥꯎꯈꯜꯂꯛꯑꯦ ꯆꯥꯎꯈꯠꯂꯛꯑꯒ ꯑꯩꯈꯣꯏꯅ ꯍꯥꯔꯕꯦꯁ ꯇꯧꯋꯦ

ꯅꯣꯡ ꯉꯥꯜꯂꯒ ꯃꯄꯥꯟ ꯊꯣꯛꯂꯛꯄꯁꯦ ꯏꯁꯪ ꯁꯪꯅ ꯌꯦꯡꯕꯁꯦ ꯌꯥꯝ ꯅꯨꯡꯉꯥꯏꯌꯦ ꯅꯨꯡꯁꯤꯠ ꯈꯔ ꯁꯤꯠꯂꯤ ꯁꯤꯠꯂꯤ ꯇꯧꯔꯒ